ꯍꯩꯃꯥ ꯂꯩ ꯆꯥꯔ ꯌꯣꯟꯕꯝꯗꯣ ꯊꯦꯡꯅꯔꯦꯅꯦ ꯂꯩ ꯆꯥꯔꯗꯣ ꯗꯨꯀꯥꯟꯁꯦ ꯂꯩ ꯆꯥꯔ ꯌꯥꯝ ꯃꯈꯟ ꯃꯈꯟ ꯎꯏ ꯈꯤꯇ ꯌꯦꯡꯖꯒꯦꯕ

ꯑꯧ ꯑꯁ ꯑꯩꯅ ꯄꯥꯝꯕ ꯌꯥꯝ ꯌꯥꯎꯔꯦ ꯎꯝ ꯀꯩꯅꯣꯁꯦ ꯑꯧ ꯁꯅꯥꯔꯩ ꯑꯊꯣꯟꯕꯁꯦ ꯁꯅꯥꯔꯩꯁꯤꯗ ꯃꯈꯟ ꯃꯈꯟꯁꯦ ꯂꯩꯀꯣ ꯎꯝ ꯑꯥ ꯒꯝꯂꯥꯗ ꯊꯥꯅꯕ ꯑꯆꯧꯕ ꯑꯊꯣꯟꯕꯗꯣ ꯑꯁꯤꯒꯤꯁꯦ ꯑꯊꯣꯟꯕꯁꯦ ꯑꯁꯤ ꯄꯥꯝꯃꯦ ꯑꯁꯤꯒꯤꯁꯤ ꯏꯃꯨꯡꯗ ꯊꯥꯕꯗꯁꯨ ꯑꯗꯨꯝ ꯌꯥꯅꯤ ꯌꯥꯅꯤꯀꯣ ꯑꯥ ꯑꯥ ꯑꯗꯒꯤ ꯆꯥꯔ ꯑꯣꯏꯅ ꯍꯨꯜꯂꯒ ꯀꯩꯅꯣ ꯇꯧꯕꯗꯨꯅ ꯈꯤꯇꯪ ꯄꯤꯛꯊꯕꯗꯣ ꯑꯗꯨꯁꯨ ꯂꯩꯀꯣ ꯑꯥ ꯑꯥ ꯁꯅꯥꯔꯩꯁꯤꯗ ꯃꯈꯟ ꯃꯈꯟ ꯁꯤꯗ ꯀꯩꯅꯣ ꯂꯩꯔꯤꯁꯦ ꯑꯁꯤꯒꯤꯁꯦ ꯀꯩꯅꯣꯁꯦ ꯒꯝꯂꯥꯗꯒꯤꯁꯦ ꯀꯩꯅꯣ ꯇꯧꯕꯤꯔꯣ ꯑꯃ ꯒꯝꯂꯥꯒ ꯀꯣꯟꯅꯅ ꯃꯉꯥꯗ ꯂꯧꯖꯒꯦ ꯑꯥ ꯃꯉꯥ ꯂꯧꯔꯒꯦ ꯑꯗꯒꯤ ꯗꯥꯂꯤꯌꯥꯁꯦ ꯗꯥꯂꯤꯌꯥꯁꯤꯅ ꯀꯩꯅꯣ ꯇꯧꯔꯒ ꯇꯔꯦꯠ ꯂꯧꯔꯒꯦ ꯀꯌꯥ ꯀꯌꯥ ꯑꯣꯏꯗꯣꯏꯅꯣ ꯑꯥ ꯒꯝꯂꯥꯒ ꯀꯣꯟꯅ ꯀꯣꯟꯅꯅ ꯂꯧꯔꯒꯦ ꯌꯥꯔꯦ ꯀꯣꯟꯅ ꯄꯩꯁꯥ ꯄꯥꯔꯁꯤ ꯑꯗꯨꯝ ꯎꯝ ꯑꯥ ꯍꯣꯏ ꯍꯣꯏ ꯍꯣꯏ ꯍꯣꯏ ꯍꯣꯏ ꯀꯣꯟꯅ ꯄꯥꯔꯁꯤ ꯎꯝ ꯁꯤ ꯈꯔ ꯌꯥꯝ ꯂꯧꯒꯤꯒꯦ ꯎꯝ ꯈꯔ ꯌꯥꯝ ꯂꯧꯔꯒꯦ ꯑꯗꯒꯤ ꯇꯤꯡꯈꯪ ꯀꯩꯅꯣ ꯇꯧꯕꯤꯗꯣ ꯇꯤꯡꯈꯪ ꯄꯥꯟꯕ ꯀꯩꯅꯣꯁꯦ ꯑꯁꯤꯁꯨ ꯄꯨꯊꯣꯛꯄꯤꯔꯛꯑꯣ ꯒꯝꯂꯥꯗ ꯍꯥꯞꯄꯗ ꯐꯖꯩꯑꯕ ꯑꯁꯤꯁꯨ ꯌꯥꯝꯅ ꯑꯁꯤꯁꯨ ꯄꯨꯊꯣꯛꯄꯤꯔꯛꯑꯣ ꯏꯃꯨꯡꯗ ꯊꯝꯅꯕ ꯑꯧ ꯑꯗꯒꯤ ꯀꯕꯣꯛ ꯂꯩ ꯑꯊꯣꯟꯕꯁꯤꯁꯨ ꯁꯤꯗ ꯌꯥꯎ ꯂꯩꯔꯝꯃꯦꯅꯦꯁꯦ ꯎꯝ ꯑꯁꯤꯒꯤꯁꯦ ꯑꯍꯨꯝꯗꯪꯒ ꯍꯥꯞꯄꯤꯔꯣ ꯒꯝꯂꯥꯒ ꯀꯣꯟꯅ ꯀꯣꯟꯅꯅ ꯂꯧꯖꯒꯦꯀꯣ ꯒꯝꯂꯥꯒ ꯀꯣꯟꯅꯕ ꯁꯣꯝꯗꯩꯁꯦ ꯒꯝꯂꯥꯗꯩꯁꯦ ꯂꯧꯖꯒꯦ ꯑꯥ ꯆꯟꯗ꯭ꯔꯃꯨꯛꯈꯤꯁꯨ ꯌꯥꯎꯔꯤꯅꯦ ꯑꯗꯨꯗꯤ ꯆꯟꯗ꯭ꯔꯃꯨꯛꯈꯤꯁꯤꯁꯨ ꯑꯧ ꯆꯟꯗ꯭ꯔꯃꯨꯛꯈꯤꯁꯤꯁꯨ ꯑꯝꯇ ꯈꯔ ꯑꯁꯤꯁꯨ ꯄꯨꯊꯣꯛꯄꯤꯔꯛꯑꯣ ꯑꯧ ꯂꯩꯕꯥꯛꯇ ꯑꯧ ꯑꯋꯥꯡꯕ ꯑꯥ ꯃꯄꯥꯟꯗ ꯇꯧꯔꯒ ꯂꯩꯕꯥꯛꯇ ꯇꯧꯔꯒ ꯊꯥꯗꯣꯛꯄꯗ ꯑꯥ ꯄꯪꯁꯥꯠꯇ ꯁꯥꯠꯄꯅꯤꯅꯦ ꯎꯗ ꯀꯨꯏꯔꯦ ꯑꯁꯤ ꯌꯥꯎ ꯂꯩꯔꯝꯃꯦꯅꯦ ꯑꯧ ꯑꯥ ꯑꯁꯦ ꯊꯥꯕꯗꯣ ꯃꯣꯏ ꯀꯩꯅꯣ ꯇꯧꯔꯒꯅꯦ ꯃꯣꯏꯒꯤ ꯐꯔꯇꯤꯂꯥꯏꯖꯔ ꯀꯩꯅꯣ ꯀꯩꯅꯣꯗ ꯌꯣꯟꯕꯗꯣ ꯄꯦꯛꯀꯦꯠ ꯊꯣꯛꯄꯅꯦ ꯑꯗꯨ ꯇꯧꯔꯒ ꯊꯥꯔꯨꯔꯒꯦ ꯎꯝ ꯑꯧ ꯑꯧ ꯁꯦꯝ ꯁꯥꯔꯒꯅꯦ ꯇꯧꯔꯒꯅꯦ ꯁꯤ ꯂꯥꯏꯒꯤ ꯀꯠꯄꯗ ꯁꯨꯡꯋꯥꯠ ꯋꯥꯠꯇꯕ ꯂꯩꯅꯤꯅꯦꯁꯦ ꯑꯧ ꯁꯤ ꯆꯥꯔ ꯀꯩꯅꯣ ꯇꯧ ꯑꯁꯤꯔꯣ ꯑꯗꯨꯒꯤꯗꯣ ꯄꯤꯕꯤꯔꯛꯑꯣ ꯊꯥꯔꯨꯔꯒꯦ ꯌꯧꯕꯒ ꯊꯥꯔꯨꯔꯗꯝꯅꯤ ꯎꯝ ꯃꯑꯣꯡꯕꯣ ꯈꯤꯇ ꯇꯥꯛꯄꯤꯔꯛꯀꯦꯔꯣ ꯑꯥ ꯎꯝ ꯎꯝ

ꯑꯧ ꯑꯧ ꯍꯣꯏ ꯍꯣꯏ ꯍꯣꯏ ꯍꯣꯏ ꯑꯧ ꯑꯧ ꯑꯧ ꯑꯧ ꯍꯣꯏ ꯍꯣꯏ ꯍꯣꯏ ꯍꯣꯏ ꯍꯣꯏ ꯎꯝ ꯎꯝ ꯑꯧ ꯑꯧ ꯑꯗꯒꯤ ꯊꯥꯔꯣ ꯃꯥꯟꯕ ꯀꯩꯅꯣꯁꯦ ꯌꯨꯡꯈꯠꯂꯒ ꯂꯩꯔꯤꯁꯦ ꯑꯁꯤꯁꯨ ꯒꯝꯂꯥꯗ ꯑꯁꯤ ꯑꯁꯤꯁꯨ ꯄꯨꯊꯣꯛꯄꯤꯔꯛꯑꯣ ꯎꯝ ꯑꯣ ꯑꯗꯨꯁꯨ ꯑꯧ ꯑꯍꯨꯝꯗꯪ ꯍꯥꯞꯄꯒꯦ ꯃꯁꯤ ꯈꯔ ꯒꯝꯂꯥꯁꯦ ꯈꯔ ꯆꯥꯎꯔꯦ ꯎꯝ ꯒꯝꯂꯥ ꯈꯔ ꯆꯥꯎꯔꯃꯤꯅ ꯑꯁꯤꯅ ꯂꯨꯝꯃꯅꯤ ꯑꯍꯨꯝꯗꯪ ꯄꯨꯊꯣꯛꯄꯤꯔꯛꯑꯣ ꯑꯥ ꯍꯣꯏ ꯍꯣꯏ ꯍꯣꯏ ꯍꯣꯏ ꯑꯁꯤ ꯑꯗꯨꯅꯤ ꯌꯥꯝ ꯑꯥ ꯌꯥꯝ ꯐꯖꯗꯧ ꯃꯥꯜꯂꯦ ꯁꯤ ꯀꯩꯅꯣꯁꯦ ꯎꯝ ꯊꯔꯣ ꯃꯥꯟꯕꯤꯁꯦ ꯑꯥ ꯅꯨꯡꯉꯥꯏꯖꯔꯤꯅꯤꯗ ꯅꯣꯉꯥꯟꯕꯒ ꯂꯩ ꯃꯌꯥꯝ ꯃꯔꯛꯇ ꯐꯝꯃꯒ ꯗꯨꯀꯥꯟ ꯐꯝꯗꯅ ꯎꯝ ꯎꯝ ꯑꯧ ꯑꯗꯨꯅꯤ ꯑꯩꯁꯨ ꯑꯝꯇꯅꯦ ꯑꯁꯦ ꯑꯉꯥꯡꯒꯩꯅꯅꯦ ꯄꯥꯝꯕꯅ ꯉꯛꯄ ꯂꯩꯇꯦ ꯑꯩꯅꯅꯦ ꯁꯤ ꯀꯩꯅꯣ ꯇꯧꯖꯗꯅꯅꯦ ꯇꯧꯔꯝꯅꯤ ꯂꯩꯔꯒꯅꯦ ꯄꯨꯁꯤꯟꯒꯤꯕꯗ ꯍꯔꯥꯎꯕꯅ ꯂꯣꯏꯔꯅꯤ